ꯑꯩꯅ ꯕꯖꯥꯔꯗꯒꯤ ꯅꯨꯃꯤꯠ ꯇꯔꯥꯃꯉꯥꯅꯤꯒꯤ ꯃꯃꯥꯡꯗ ꯍꯦꯗꯐꯣꯟ ꯑꯃ ꯂꯩꯔꯨꯏ ꯅꯨꯃꯤꯠ ꯇꯔꯥ ꯃꯥꯊꯣꯏꯅꯤ ꯁꯨꯕꯗꯩꯗꯤ ꯏꯁꯄꯤꯀꯔ ꯅꯨꯡꯉꯥꯏꯇꯕ ꯕꯦꯇ꯭ꯔꯤ ꯅꯨꯡꯉꯥꯏꯇꯕ ꯕꯦꯇ꯭ꯔꯤ ꯀꯨꯏꯅ ꯈꯥꯡꯗꯕ ꯇꯧꯔꯛꯈꯤ ꯁꯤꯖꯤꯟꯅꯕꯗ ꯌꯥꯝ ꯅꯨꯡꯉꯥꯏꯔꯛꯈꯤꯗꯦ